ꯍꯦꯜꯂꯣ ꯃꯔꯨꯞ ꯅꯨꯉꯥꯏꯔꯤꯕꯣ ꯑꯣ ꯉꯁꯤꯗꯣ ꯁꯨꯇꯤ ꯅꯨꯃꯤꯠ ꯑꯣꯏꯕꯒꯤ ꯅꯪ ꯍꯧꯖꯤꯛ ꯀꯥꯏꯗ ꯂꯩꯒꯦ ꯌꯨꯝꯗ ꯂꯩꯔꯤꯔꯣ ꯀꯥꯏꯗ ꯂꯩꯔꯤꯅꯣ ꯑꯣ ꯑꯩꯗꯤ ꯃꯄꯥꯟ ꯂꯝꯗ ꯑꯗꯨꯝ ꯂꯩꯔꯤ ꯌꯨꯝꯒ ꯊꯣꯂꯛꯄ ꯁꯪꯗ꯭ꯔꯤ ꯍꯟꯗꯛꯃꯨꯛ ꯁꯨꯇꯤ ꯂꯩꯀꯥꯟꯗꯕꯨꯗꯤ ꯁꯨꯇꯤ ꯊꯣꯂꯛꯇꯣꯏꯅꯦ ꯑꯗꯨꯗ ꯄꯨꯟꯁꯦ ꯑꯩꯈꯣꯏ

ꯑꯣ ꯉꯁꯤꯁꯦ ꯏꯃꯥꯅꯕꯤ ꯈꯔ ꯂꯥꯛꯀꯅꯦ ꯍꯥꯏꯕ ꯑꯩ ꯂꯩꯐꯝꯗ ꯑꯗꯨꯗ ꯃꯣꯏꯗꯤ ꯃꯅꯤꯄꯨꯔꯒꯤ ꯆꯥꯛ ꯑꯦꯟꯁꯦꯡꯁꯦ ꯌꯥꯝ ꯄꯥꯝꯖꯩꯑꯕ ꯑꯗꯨꯅ ꯀꯔꯤ ꯊꯣꯡꯉꯒ ꯄꯤꯖꯁꯤꯒꯦꯗꯅ ꯈꯜꯂꯝꯃꯤꯕꯅꯦ

ꯍꯣꯏ ꯃꯥꯅꯦꯕ ꯑꯩꯁꯨ ꯄꯥꯝꯃꯤꯅꯦ ꯎꯇꯤ ꯊꯣꯡꯕꯒꯨꯝꯕ ꯆꯒꯦꯝ ꯊꯣꯡꯕꯒꯨꯝꯕꯗꯣ ꯑꯗꯣ ꯃꯊꯦꯜ ꯑꯅꯤꯒ ꯂꯣꯡꯕꯗꯤ ꯉꯝꯃꯔꯣꯏ ꯃꯊꯦꯜ ꯑꯃꯇ ꯇꯧꯔ ꯎꯇꯤꯅ ꯐꯗꯣꯏꯔꯥ ꯆꯒꯦꯝꯅ ꯐꯗꯣꯏꯔꯥ ꯃꯆꯜꯁꯤꯡ ꯀꯩꯀꯩ ꯆꯪꯗꯣꯏꯅꯣ ꯃꯆꯜ ꯆꯪꯕꯗꯨꯏ ꯃꯇꯨꯡ ꯑꯩꯒꯤ ꯑꯔꯩꯕꯁꯤ ꯌꯦꯡꯉꯒ ꯊꯣꯡꯉꯒꯦꯕ

ꯑꯣ ꯑꯣ ꯍꯋꯥꯏꯖꯥꯔ ꯑꯀꯪꯕꯗꯤ ꯂꯩꯈꯤꯕꯅꯦ ꯑꯀꯪꯕ ꯌꯨꯝꯗꯩ ꯊꯥꯔꯛꯄ ꯍꯋꯥꯏꯖꯥꯔ ꯑꯀꯪꯕ ꯂꯩꯕꯅꯦ ꯑꯣ ꯎꯝ ꯑꯗꯨꯗꯤ ꯆꯒꯦꯝ ꯑꯣꯏꯅ ꯆꯒꯦꯝ ꯄꯣꯝꯕꯩ ꯀꯩꯀꯩ ꯆꯪꯗꯣꯏꯅꯣ ꯑꯗꯨꯗꯤ ꯍꯦꯟꯇꯥꯛꯄꯨꯗꯤ ꯂꯩꯇꯦ ꯉꯥꯔꯤ ꯊꯥꯔꯛꯄꯒꯤ ꯉꯥꯔꯤ ꯑꯉꯧꯕ ꯊꯥꯔꯛꯄꯩ ꯉꯥꯔꯤꯕꯨꯗꯤ ꯂꯩꯌꯦ

ꯑꯣ ꯑꯩꯒꯤ ꯉꯥꯔꯤ ꯂꯩꯕꯅꯤ ꯉꯥꯔꯤ ꯑꯣꯏ ꯊꯥꯛꯑꯒꯦ ꯁꯒꯣꯜ ꯍꯋꯥꯏꯗꯤ ꯂꯩꯔꯤ ꯑꯗꯨꯝ ꯊꯣꯛꯑꯒ ꯂꯩꯕ ꯐꯪꯅꯤꯌꯦ ꯁꯤꯗ ꯂꯩꯇ꯭ꯔꯁꯨ

ꯑꯥ ꯑꯣ ꯑꯗꯨꯒ ꯆꯦꯡ ꯈꯔ ꯍꯥꯞꯄꯅꯤ ꯅꯠꯇ꯭ꯔꯥ ꯎꯝ ꯑꯥ ꯂꯣꯝꯕꯗꯤ ꯂꯩꯇꯦ ꯕꯖꯥꯔꯗ ꯐꯪꯉꯝꯗꯧꯖꯥꯠꯂꯥ ꯆꯠꯂ ꯌꯦꯡꯉꯒ ꯌꯦꯡꯉꯒꯦ ꯑꯣ ꯑꯥ ꯑꯣ

ꯆꯦꯡꯅꯦ ꯑꯗꯒꯤ ꯍꯧꯖꯤꯛꯀꯤ ꯁꯒꯣꯜ ꯍꯋꯥꯏ ꯍꯥꯞꯄꯅꯤ ꯑꯗꯒꯤ ꯉꯥꯔꯤ ꯍꯥꯞꯄꯅꯤ ꯍꯋꯥꯏꯖꯥꯔ ꯍꯥꯞꯄꯅꯤ ꯑꯗꯒꯤ ꯃꯔꯣꯏ ꯃꯄꯥꯡꯗꯤ ꯃꯔꯣꯏ ꯅꯄꯥꯛꯇꯤ ꯍꯧꯗꯦ ꯑꯗꯨꯁꯨ ꯕꯖꯥꯔꯗ ꯐꯪꯕ꯭ꯔꯥ ꯌꯦꯡꯉꯒꯦ ꯕꯖꯥꯔ ꯆꯠꯄꯗ ꯄꯨꯂꯞ

ꯎꯝ ꯑꯣ

ꯑꯣ ꯁꯣꯛ ꯇꯧꯔꯀꯥꯟꯗ ꯍꯥꯞꯀꯗꯕ ꯍꯧꯖꯤꯛꯀꯤꯁꯤꯗ

ꯑꯣ ꯑꯣ ꯍꯣꯏ ꯍꯣꯏ ꯊꯣꯡꯊꯔꯒꯦ ꯑꯗꯨꯗꯤ ꯑꯗꯨꯒ ꯄꯤꯖꯔꯒꯦ ꯃꯔꯨꯞꯇꯣ ꯍꯌꯦꯡ ꯅꯣꯡꯃ ꯌꯨꯝꯗ ꯂꯥꯛꯄ ꯃꯇꯝꯗ ꯄꯨꯜꯂꯒ ꯀꯩꯅꯣ ꯀꯩꯅꯣ ꯊꯣꯡꯉꯒ ꯆꯥꯃꯤꯟꯅꯔꯁꯦ ꯑꯗꯨꯗꯤ ꯎꯝ ꯍꯣꯏ ꯍꯣꯏ ꯑꯗꯨꯗꯤ ꯅꯨꯉꯥꯏ ꯅꯨꯉꯥꯏꯅ ꯂꯩꯌꯨ ꯊꯝꯃꯒꯦꯀꯣ ꯉꯁꯤꯒꯤ ꯑꯗꯨꯗꯤ